ꯍꯜꯂꯣ ꯔꯣꯃꯤ ꯀꯃꯥꯏ ꯀꯃꯥꯏ ꯇꯧꯔꯤꯒꯦ ꯑꯣ ꯍꯟꯗꯛ ꯑꯁ ꯑꯩꯈꯣꯏꯔꯣꯝꯒꯤꯁꯨ ꯅꯨꯡꯉꯥꯏꯔꯤ ꯑꯩꯗꯤ ꯅꯪ ꯅꯁꯛ ꯅꯁꯥꯒ ꯎꯈꯤꯗꯔꯦ ꯅꯈꯣꯟ ꯅꯋꯥꯒ ꯑꯝꯇ ꯇꯥꯈꯤꯗꯔꯦ ꯀꯃꯥꯏ ꯀꯃꯥꯏꯅ ꯇꯧꯔꯤꯅꯣ ꯍꯪꯉꯤꯅꯤ ꯂꯥꯏ ꯍꯔꯥꯎꯕ ꯀꯌꯥꯝ ꯋꯥꯠꯂꯤꯒꯦ ꯌꯧꯗꯤ ꯌꯧꯁꯤꯜꯂꯛꯀꯗꯧꯔꯦ ꯀꯃꯥꯏ ꯇꯧꯔꯤꯕ ꯅꯣꯏꯔꯣꯝꯒꯤꯅ ꯑꯗꯣ ꯑꯩꯈꯣꯏꯔꯣꯝꯗꯁꯨ ꯂꯥꯛꯑꯣ ꯅꯣꯏꯔꯣꯝꯗꯁꯨ ꯑꯩꯁꯤ ꯂꯥꯛꯁꯤꯔ ꯈꯜꯂꯤꯕ ꯑꯩꯈꯣꯏ ꯇꯔꯥꯃꯔꯤꯅꯤ ꯄꯥꯟꯕꯗ ꯑꯣ ꯑꯗꯨꯗꯤ ꯅꯣꯏꯅꯗꯤ ꯍꯥꯜꯂꯦꯀꯣ ꯑꯗꯨ ꯑꯣꯏꯔꯗꯤ ꯑꯩꯈꯣꯏꯔꯣꯝꯗꯁꯨ ꯌꯥꯎꯔꯁꯤ ꯅꯣꯏꯔꯣꯝꯗꯁꯨ ꯌꯥꯎꯔꯁꯦ ꯁꯤꯡꯉꯨꯔꯦ ꯅꯪ ꯁꯤꯡꯉꯨꯗ꯭ꯔꯤꯕꯣ ꯁꯤꯡꯉꯨꯔꯁꯦ ꯑꯗꯨꯗꯤ ꯑꯩꯒꯤ ꯅꯍꯥꯟ ꯁꯤꯡꯐꯝꯗꯨꯗ ꯌꯥꯝ ꯀꯩꯅꯣ ꯇꯧꯔꯦꯗ ꯔꯥꯅꯤꯗꯣ ꯇꯔꯥꯍꯨꯝꯗꯣꯏꯒ ꯍꯥꯏꯔꯛꯑꯦ ꯃꯌꯦꯛ ꯈꯔꯗꯤ ꯐꯖꯩ ꯏꯁ ꯏꯕꯦꯝꯃ ꯇꯤꯟꯊꯣꯛꯄ ꯂꯝꯊꯣꯛꯄꯗꯗꯤ ꯋꯥꯡꯈꯩ ꯏꯜꯂꯒ ꯆꯠꯅꯤꯡꯗꯦꯅꯦ ꯔꯥꯅꯤ ꯏꯟꯅꯤꯡꯉꯛꯏꯅꯦ ꯋꯥꯡꯈꯩꯗꯨꯁꯨ ꯑꯃ ꯌꯦꯡꯉꯛꯑꯁꯦ ꯋꯥꯡꯈꯩꯗꯨꯁꯨ ꯑꯗꯨꯒꯤꯗꯤ ꯋꯥꯡꯈꯩꯗꯨ ꯀꯩꯅꯣ ꯇꯧꯔꯁꯤꯔꯣ ꯀꯤꯌꯥꯝꯒꯩꯗ ꯁꯤꯡꯉꯨꯔꯁꯤꯔꯣ ꯋꯥꯡꯈꯩꯁꯦ ꯂꯩ ꯑꯆꯧꯕ ꯑꯩ ꯑꯃꯕꯨꯗꯤ ꯍꯥꯏꯔꯝꯃꯦ ꯑꯗꯣ ꯃꯣꯏꯅ ꯅꯪꯉꯅꯤ ꯄꯤꯒꯦꯗꯤ ꯍꯥꯏꯍꯧꯏ ꯑꯗꯣ ꯈꯪꯗ꯭ꯔꯤ ꯅꯪꯗꯣꯔꯤꯕ꯭ꯔ ꯅꯪꯉꯣꯏꯗꯔꯤꯕ꯭ꯔꯥ ꯅꯪꯅꯉꯥꯏ ꯄꯤꯌꯣꯁꯨ ꯍꯥꯏꯔꯝꯃꯦ ꯄꯤꯕꯨꯗꯤ ꯄꯤꯖꯔꯛꯀꯅꯤ ꯂꯩꯔꯦꯅ ꯍꯥꯏꯇꯥꯔꯦ ꯑꯣ ꯑꯗꯨꯗꯤ ꯑꯗꯨꯝ ꯀꯩꯅꯣ ꯇꯧꯔꯒꯦ ꯑꯗꯨꯕꯨꯗꯤ ꯑꯩꯒꯤꯗ ꯑꯗꯨꯝ ꯋꯥꯏꯅ ꯌꯥꯔꯦꯗ ꯏꯕꯥꯅꯤ ꯑꯗꯨꯝ ꯇꯧꯃꯤꯟꯅꯁꯦ ꯅꯪꯒꯤꯗꯁꯨ ꯑꯗꯨꯝ ꯇꯧꯔ ꯂꯣꯏꯔꯦ ꯀꯩꯅꯣ ꯑꯦ ꯀꯩꯒꯤꯅꯣ ꯑꯩ ꯂꯛꯀꯦ ꯀꯩꯅꯣ ꯑꯗꯨꯗꯨꯒ ꯊꯣꯛꯎꯁꯦ ꯃꯔꯛ ꯃꯔꯛꯇ ꯉꯍꯥꯛ ꯉꯍꯥꯛ ꯀꯣꯏꯅꯔ ꯀꯨꯏꯔꯦ ꯎꯅꯗꯕꯁꯨ ꯆꯥꯛꯁꯨ ꯆꯔꯥꯑꯃ ꯑꯗꯨꯝ ꯅꯣꯏꯔꯣꯝꯗ ꯅꯣꯏꯔꯣꯝꯅ ꯍꯥꯟꯅ ꯍꯧꯔꯕꯅꯤꯅ ꯅꯣꯏꯔꯣꯝꯗ ꯍꯥꯟꯅ ꯌꯥꯎꯔꯁꯦ ꯑꯗꯨꯗꯨꯒ ꯑꯃꯨꯛ ꯑꯩꯈꯣꯏꯔꯣꯝꯗ ꯑꯃꯨꯛ ꯌꯥꯎꯔꯁꯦ ꯍꯣꯏ ꯌꯥꯏꯌꯦ ꯌꯥꯏꯌꯦ ꯑꯗꯣ ꯑꯩ ꯀꯩꯅꯣ ꯇꯧꯋꯦ ꯊꯕꯛ ꯈꯔ ꯂꯣꯏꯁꯤꯜꯂꯨꯔꯒꯦ ꯊꯝꯃꯒꯦ ꯑꯥ ꯑꯣ ꯑꯩ ꯂꯥꯛꯀꯦꯀꯣ